ꯑꯩꯍꯥꯛꯅ ꯄꯥꯝꯖꯕ ꯁꯥꯟꯅꯔꯣꯏ ꯑꯗꯨꯒꯤ ꯃꯃꯤꯡꯗꯤ ꯚꯤꯔꯥꯠ ꯀꯣꯂꯤꯅꯤ ꯃꯍꯥꯛ ꯀ꯭ꯔꯤꯀꯦꯠ ꯁꯥꯟꯅꯩ ꯃꯍꯥꯛ ꯀ꯭ꯔꯤꯀꯦꯠ ꯌꯥꯝꯅ ꯍꯩꯕ ꯁꯥꯟꯅꯔꯣꯏ ꯑꯃꯅꯤ ꯄ꯭ꯔꯤꯊꯤꯕꯤꯒꯤ ꯃꯐꯝ ꯈꯨꯗꯤꯡꯃꯛꯇ ꯃꯍꯥꯛꯄꯨ ꯃꯁꯛ ꯈꯪꯗꯕ ꯃꯤ ꯂꯩꯇꯦ ꯂꯩꯇꯦ ꯃꯍꯥꯛ ꯑꯁꯤ ꯌꯥꯝꯅ ꯄꯣꯄꯨꯂꯔ ꯑꯣꯏ ꯃꯍꯥꯛ ꯀ꯭ꯔꯤꯀꯦꯠ ꯁꯥꯟꯅꯕꯗ ꯃꯍꯥꯛꯅ ꯊꯣꯝꯂꯤꯕ ꯕꯣꯜ ꯑꯗꯨ ꯃꯤꯄꯨꯝ ꯈꯨꯗꯤꯡꯃꯛꯀꯤ ꯊꯃꯣꯏꯗ ꯄꯥꯝꯖꯕ ꯑꯣꯏ ꯃꯍꯥꯛꯅ ꯌꯥꯎꯈ꯭ꯔꯕꯗꯤ ꯃꯦꯠꯆ ꯑꯗꯨ ꯉꯝꯗꯅꯤꯉꯥꯏꯒꯤ ꯋꯥ ꯂꯩꯇꯦ ꯃꯍꯥꯛ ꯑꯗꯨꯛꯀꯤ ꯃꯇꯤꯛ ꯐꯕ ꯁꯥꯟꯅꯔꯣꯏ ꯑꯃꯅꯤ ꯁꯥꯟꯅꯤꯔꯕ ꯃꯦꯠꯆ ꯑꯗꯨꯒꯤ ꯄ꯭ꯂꯦꯌꯔꯁꯤꯡ ꯑꯗꯨꯒꯤ ꯑꯗꯨꯒꯤ ꯈ꯭ꯋꯥꯏꯗꯒꯤ ꯃꯀꯣꯛ ꯊꯣꯡꯕ ꯄ꯭ꯂꯦꯌꯔꯁꯤ ꯃꯍꯥꯛꯅꯤ ꯃꯍꯥꯛ ꯀꯦꯞꯇꯦꯟ ꯐꯥꯎꯕꯒꯤ ꯃꯐꯝ ꯐꯥꯎꯕ ꯀꯟꯕ ꯉꯝꯃꯤ ꯃꯍꯥꯛ ꯍꯧꯖꯤꯛ ꯐꯥꯎꯕ ꯁꯥꯟꯅꯔꯤ ꯃꯍꯥꯛꯀꯤ ꯃꯤꯐꯝ ꯍꯣꯡꯕ ꯉꯝꯗꯕ ꯁꯥꯟꯅꯕ ꯈꯨꯠꯁꯥꯟꯅ ꯑꯗꯨꯅ ꯃꯤꯄꯨꯝ ꯈꯨꯗꯤꯡꯃꯛꯀꯤ ꯊꯃꯣꯏꯕꯨ ꯄꯦꯜꯍꯜꯂꯤ